ꯑꯩꯈꯣꯏꯒꯤ ꯂꯝꯗꯝ ꯑꯁꯤꯒꯤ ꯑꯣꯏꯅꯗꯤ ꯀꯧꯅꯥꯒꯤ ꯄ꯭ꯔꯣꯗꯛ ꯑꯁꯤ ꯌꯥꯝ ꯐꯖꯅ ꯊꯣꯛꯄꯅ ꯃꯔꯝ ꯑꯣꯏꯔꯒ ꯃꯁꯤꯁꯤꯡ ꯑꯁꯤ ꯂꯝꯗꯝꯁꯤꯒꯤ ꯃꯤꯄꯨꯡ ꯈꯨꯗꯤꯡꯃꯛꯅ ꯕꯤꯖꯤꯅꯦꯁ ꯑꯣꯏꯅ ꯇꯧꯗꯨꯅ ꯄꯩꯁꯥ ꯌꯥꯝ ꯆꯥꯎꯅ ꯇꯥꯟꯗꯨꯅ ꯀꯥꯟꯅꯕ ꯑꯗꯨ ꯐꯪꯉꯤ ꯑꯗꯨꯗ ꯅꯠꯇꯅ ꯐꯧꯁꯤꯡ ꯑꯁꯤꯁꯨ ꯌꯥꯝꯅ ꯄꯣꯊꯣꯛ ꯌꯥꯝꯅ ꯊꯣꯛꯏ ꯄꯣꯊꯣꯛꯁꯤꯡ ꯑꯁꯤꯅ ꯂꯝꯗꯝ ꯂꯩꯔꯤꯕ ꯏꯆꯤꯜ ꯏꯅꯥꯎꯁꯤꯡ ꯄꯨꯝꯅꯃꯛ ꯑꯋꯥꯕ ꯂꯩꯇꯅ ꯌꯥꯝ ꯅꯨꯡꯉꯥꯏꯕ ꯄꯨꯟꯁꯤ ꯃꯔꯦꯜ ꯑꯃꯗ ꯍꯤꯡꯕ ꯉꯝꯃꯤ